ꯁꯍꯔꯗ ꯂꯩꯕ ꯏꯁꯀꯨꯜ ꯑꯃꯒ ꯈꯨꯡꯒꯪꯗ ꯂꯩꯕ ꯏꯁꯀꯨꯜ ꯑꯃꯒ ꯈꯦꯠꯅꯕꯗꯤ ꯃꯌꯥꯝ ꯑꯃ ꯂꯩꯈꯔꯦ ꯂꯩꯔꯤꯕ ꯈꯦꯠꯅꯕꯁꯤꯡ ꯑꯗꯨꯗꯤ ꯀꯔꯤ ꯀꯔꯤꯅꯣ ꯍꯥꯏꯕ ꯃꯇꯝꯗ ꯑꯩꯈꯣꯏꯒꯤ ꯑꯥꯗꯗꯤ ꯀꯩꯗꯧꯏ ꯏꯁꯀꯨꯜ ꯑꯃ ꯑꯉꯥꯡ ꯑꯃ ꯄꯨꯕ ꯃꯇꯝꯗ ꯚꯦꯜ ꯁꯥꯔꯚꯤꯁ ꯃꯌꯥꯝ ꯑꯃ ꯂꯩꯔꯦ ꯑꯁꯤꯇ ꯅꯠꯇꯅ ꯑꯗꯨꯗꯩ ꯃꯃꯥ ꯃꯄꯥꯁꯤꯡꯅ ꯑꯉꯥꯡꯕꯨ ꯀꯤꯌꯥꯔ ꯐꯖꯅ ꯇꯧꯕꯤꯗꯅ ꯇꯦꯐꯤꯟ ꯅꯝꯕꯤꯗꯅ ꯆꯥꯅ ꯊꯛꯅꯕ ꯃꯌꯥꯝ ꯑꯃ ꯏꯁꯀꯨꯜꯗ ꯌꯣꯝꯕꯤꯗꯅ ꯄꯨꯕꯤ ꯑꯗꯨꯕꯨ ꯑꯗꯨꯗꯒꯤ ꯑꯁꯤꯇ ꯅꯠꯇꯅ ꯑꯃꯨꯛ ꯀꯔꯤꯁꯨ ꯈꯦꯅꯩ ꯍꯥꯏꯕ ꯃꯇꯝꯗ ꯑꯩꯈꯣꯏꯒꯤ ꯗ꯭ꯔꯦꯁ ꯗ꯭ꯔꯦꯁꯀꯤ ꯃꯇꯥꯡꯗꯁꯨ ꯃꯌꯥꯝ ꯑꯃ ꯈꯦꯅꯕ ꯂꯩꯈꯔꯦ ꯑꯁꯤꯅ ꯑꯗꯨꯒ ꯑꯩꯈꯣꯏꯒꯤ ꯈꯨꯡꯒꯪꯒꯤ ꯏꯁꯀꯨꯜꯁꯤꯡꯒꯤ ꯑꯉꯥꯡꯁꯤꯡꯗꯤ ꯀꯩꯗꯧꯏ ꯃꯁꯥ ꯃꯁꯥꯅ ꯃꯁꯥꯒꯤ ꯗ꯭ꯔꯦꯁꯁꯨ ꯐꯖꯅ ꯁꯦꯠꯇꯦ ꯐꯖꯕ ꯗ꯭ꯔꯦꯁ ꯁꯦꯠꯇ꯭ꯔꯦ ꯁꯤꯇ ꯅꯠꯇꯅ ꯑꯃꯨꯛ ꯀꯩꯗꯧꯏ ꯍꯥꯏꯕ ꯃꯇꯝꯗ ꯁ꯭ꯀꯨꯜ ꯀꯥꯕꯗꯁꯨ ꯚꯦꯟ ꯁꯥꯔꯚꯤꯁ ꯂꯩꯇꯗꯅ ꯃꯈꯣꯡꯅ ꯂꯥꯛꯄ ꯌꯥꯎꯏ ꯁꯥꯏꯀꯜꯅ ꯇꯧꯔꯒ ꯂꯥꯛꯄ ꯌꯥꯎꯏ ꯑꯁꯤꯒꯨꯝꯕ ꯃꯌꯥꯝ ꯑꯃ ꯈꯦꯠꯅꯕ ꯂꯩꯈꯔꯦ ꯑꯗꯨꯗꯒꯤ ꯏꯟꯐ꯭ꯔꯥꯏꯁꯇ꯭ꯔꯛꯆꯔꯗꯁꯨ ꯌꯦꯡꯉꯨꯕ ꯃꯇꯝꯗꯁꯨ ꯁ꯭ꯀꯨꯜꯒꯤ ꯃꯑꯣꯡ ꯃꯇꯧ ꯌꯦꯡꯉꯨꯕꯗꯁꯨ ꯑꯗꯨꯛꯀꯤ ꯃꯇꯤꯛ ꯈꯦꯅꯕ ꯂꯩꯈꯔꯦ